ꯍꯜꯂꯣ ꯑꯥꯎ ꯃꯥꯅꯦ ꯍꯥꯏꯕꯤꯌꯨ ꯑꯩꯁꯦ ꯃꯣꯔꯦ ꯕꯥꯖꯥꯔ ꯃꯅꯥꯛꯅꯦ ꯍꯥꯎꯁ ꯅꯝꯕꯔ ꯐꯤꯐꯇꯤ ꯁꯦꯚꯦꯟ ꯋꯥꯔꯗꯅ ꯋꯥꯔꯗ ꯅꯝꯕꯔ ꯅꯥꯏꯟ ꯍꯣꯏ ꯌꯥꯅꯤ ꯌꯥꯅꯤ ꯂꯥꯛꯄꯤꯔꯣ ꯍꯣꯏ ꯍꯣꯏ